ꯑꯩꯅ ꯉꯔꯥꯡ ꯑꯦꯛꯖꯥꯝꯒꯤꯗꯃꯛ ꯔꯥꯏꯇꯣꯃꯤꯇꯔ ꯄꯦꯟ ꯑꯃ ꯂꯩꯕꯅꯦ ꯃꯥꯒꯤ ꯃꯆꯤꯟꯗꯣ ꯄꯤꯛꯄ ꯑꯣꯏꯕꯅ ꯑꯩꯅ ꯀꯟꯅ ꯅꯝꯁꯜꯂꯨꯕ ꯃꯇꯝꯗ ꯃꯆꯤꯟꯗꯨ ꯍꯦꯛꯇ ꯇꯦꯛꯂꯛꯑꯦ ꯇꯦꯛꯂꯛꯑꯦ ꯇꯦꯛꯂꯛꯑꯒ ꯇꯦꯛꯂꯛꯑꯦ ꯏꯕ ꯃꯇꯝꯗꯁꯨ ꯈꯨꯠꯏ ꯇꯞꯃꯜꯂꯦ ꯃꯆꯤꯟꯗꯣ ꯄꯤꯛꯄ ꯑꯣꯏꯕꯅ ꯑꯩ ꯃꯊꯪꯗ ꯁꯤ ꯄꯦꯟꯁꯤ ꯑꯃꯨꯛ ꯍꯟꯅ ꯁꯤꯖꯤꯟꯅꯔꯔꯣꯏ